ꯑꯩꯅ ꯍꯧꯖꯤꯛ ꯄꯥꯏꯔꯤꯕ ꯐꯣꯟ ꯑꯁꯤ ꯌꯥꯝ ꯀꯨꯏꯔꯕ ꯐꯣꯟꯅꯦꯕ ꯍꯥꯏꯕꯗꯤ ꯆꯍꯤ ꯃꯔꯤꯃꯨꯛꯀꯤ ꯃꯃꯥꯡꯗꯒꯤ ꯄꯥꯏꯔꯛꯄ ꯐꯣꯟꯅꯤ ꯑꯗꯨ ꯂꯩꯔꯝꯗꯥꯏ ꯃꯇꯝꯗ ꯑꯩꯁꯦ ꯄꯩꯁꯥꯁꯨ ꯂꯩꯇꯦ ꯑꯗꯨꯅ ꯌꯥꯝꯅ ꯍꯣꯡꯅ ꯂꯧꯔꯛꯈꯤꯕ ꯐꯣꯟꯅꯦꯕ ꯃꯇꯝ ꯈꯔꯈꯛꯇꯪ ꯄꯥꯏꯅꯕꯅꯦꯅ ꯑꯗꯨꯒ ꯐꯣꯟ ꯑꯁꯤ ꯄꯥꯏꯔꯨꯕꯒꯗꯤ ꯌꯥꯝꯅ ꯐꯔꯦ ꯌꯥꯝ ꯀꯨꯏꯅꯁꯨ ꯆꯠꯄ ꯐꯣꯟ ꯑꯣꯏꯔꯦ ꯗꯥꯎ ꯌꯥꯕ ꯍꯥꯏꯒꯗꯣꯏꯔꯥ ꯍꯥꯏꯕꯗꯤ ꯐꯣꯟ ꯑꯁꯦ ꯄꯥꯏꯕꯗꯒꯤ ꯌꯥꯗꯕ ꯈꯣꯠꯇꯕ ꯑꯝꯇ ꯂꯩꯇꯦ ꯑꯗꯨꯅ ꯐꯣꯟ ꯑꯁꯦ ꯌꯥꯝꯅ ꯐꯔꯝꯃꯦ ꯃꯁꯤꯒꯤ ꯀꯝꯄꯅꯤꯁꯦ ꯌꯥꯝꯅ ꯐꯕ ꯐꯣꯟ ꯑꯣꯏꯔꯝꯃꯦ ꯐꯣꯟ ꯑꯁꯤ ꯄꯥꯏꯕꯗꯒꯤ ꯑꯩꯉꯣꯟꯗ ꯅꯨꯡꯉꯥꯏꯕꯁꯨ ꯌꯥꯝꯅ ꯂꯩꯔꯦ ꯍꯥꯏꯕꯗꯤ ꯈꯪꯗꯕ ꯄꯣꯠ ꯀꯌꯥ ꯑꯃ ꯒꯨꯒꯜꯗꯒꯤ ꯑꯗꯒꯤ ꯌꯨꯇ꯭ꯌꯨꯕꯇꯒꯤ ꯑꯩꯅ ꯀꯌꯥ ꯑꯃ ꯈꯪꯉꯦ ꯑꯗꯨ ꯐꯣꯟ ꯑꯁꯦ ꯄꯥꯏꯕꯗꯒꯤ ꯌꯥꯝ ꯅꯨꯡꯉꯥꯏꯖꯔꯦ